ꯑꯩꯅ ꯆꯠꯂꯨꯕ ꯃꯐꯝ ꯈꯔ ꯍꯥꯏꯔꯒꯗꯤ ꯀꯣꯜꯀꯇꯥ ꯗꯦꯜꯂꯤ ꯃꯉꯥꯏꯔꯦ ꯑꯗꯨꯒ ꯃꯐꯝ ꯑꯗꯨꯗ ꯆꯠꯂꯨꯔꯒ ꯄꯥꯝꯕ ꯍꯥꯏꯇꯥꯔꯒꯗꯤ ꯑꯩꯒꯤꯗꯤ ꯉꯥꯎꯕ ꯂꯥꯡꯕꯅ ꯄꯥꯝꯕꯅꯤꯅ ꯃꯐꯝꯗꯨꯗ ꯂꯩꯔꯒ ꯂꯥꯡꯊꯣꯛꯄ ꯅꯨꯡꯉꯥꯏꯊꯣꯛꯄ ꯍꯦꯟꯅ ꯐꯪꯉꯤ